ꯍꯣꯏ ꯂꯩ ꯑꯅꯤ ꯂꯩ ꯁꯤꯡꯒꯜ ꯔꯨꯝꯂꯣ ꯗꯕꯜ ꯔꯨꯝꯂꯣ

ꯑꯗꯨ ꯑꯦ ꯁꯤꯔꯣ ꯅꯟ ꯑꯦ ꯁꯤꯔꯣ ꯅꯨꯃꯤꯠ ꯑꯃ ꯅꯨꯃꯤꯠ ꯑꯃꯗ ꯅꯨꯃꯤꯠ ꯑꯃꯗ ꯆꯅꯤ ꯈꯛꯇꯅꯦ

ꯑꯣ ꯅꯨꯃꯤꯠ ꯅꯨꯃꯤꯠ ꯑꯍꯨꯝ ꯑꯣꯏꯔꯗꯤ ꯁꯤꯛꯁ ꯍꯟꯗ꯭ꯔꯦꯗ ꯑꯣꯏꯔꯅꯤ ꯍꯣꯏ ꯍꯣꯏ ꯌꯦꯡꯂꯒꯦ ꯑꯗꯨ ꯁꯥꯔꯗꯤ ꯀꯝꯐꯥꯝ ꯇꯥꯔꯕ ꯅꯠꯇ꯭ꯔꯣ ꯍꯌꯦꯡ ꯂꯥꯛꯀꯅꯤ ꯍꯥꯏꯕꯁꯦ ꯑꯣꯀꯦ ꯑꯣꯀꯦ